ꯑꯩꯈꯣꯏꯒꯤ ꯈꯨꯡꯒꯪꯗ ꯃꯥꯏꯕ ꯑꯃ ꯂꯩ ꯃꯥꯏꯕꯗꯨꯅ ꯑꯩꯈꯣꯏꯒꯤ ꯈꯨꯡꯒꯪꯗ ꯂꯩꯔꯤꯕ ꯑꯅꯥꯕꯁꯤꯡ ꯃꯥꯅ ꯂꯥꯏꯌꯦꯡꯕꯤ ꯃꯥꯅ ꯂꯥꯏꯌꯦꯡꯕꯤꯕ ꯃꯇꯝꯗ ꯃꯇꯝ ꯈꯨꯗꯤꯡꯃꯛꯇ ꯑꯌꯥꯝꯕꯅ ꯅꯥꯕꯁꯤꯡꯗꯣ ꯄꯨꯜꯂꯞ ꯐꯩ ꯃꯥꯒꯤ ꯍꯤꯗꯥꯛ ꯄꯤꯕꯁꯤꯡꯁꯨ ꯄꯨꯜꯂꯞ ꯆꯥꯟꯅꯩ ꯑꯗꯨꯅ ꯃꯥꯏꯕ ꯑꯁꯤ ꯃꯇꯝ ꯈꯨꯗꯤꯡꯃꯛꯇ ꯑꯩꯈꯣꯏꯒꯤ ꯈꯨꯟꯗ ꯅꯥꯔꯤꯕꯁꯤꯡ ꯄꯨꯜꯂꯞ ꯃꯥꯅ ꯃꯇꯦꯡ ꯄꯥꯡꯕꯤ ꯅꯥꯕꯕꯨ ꯑꯣꯏꯔꯦ ꯈꯤꯗꯥꯛ ꯇꯧꯋꯦ ꯍꯤꯗꯥꯛꯁꯨ ꯌꯥꯝꯅ ꯍꯣꯡꯅ ꯃꯇꯦꯡ ꯄꯥꯡꯕꯤ ꯃꯥꯅꯁꯨ ꯍꯤꯗꯥꯛ ꯁꯦꯝꯃꯒ ꯑꯗꯨꯝ ꯇꯩꯕ ꯈꯣꯠꯄ ꯅꯥꯕ ꯆꯤꯛꯄ ꯑꯗꯨꯒꯨꯝꯕꯁꯨ ꯄꯨꯜꯂꯞ ꯂꯥꯏꯌꯦꯡꯕꯤ